ꯅꯃꯣꯒꯤ ꯑꯦꯞ ꯍꯥꯡꯗꯣꯛꯑꯣ ꯑꯣꯗꯔ ꯗꯤꯇꯦꯜꯁ ꯆꯪꯉꯣ ꯉꯁꯤꯒꯤ ꯄꯨꯡ ꯑꯃꯒ ꯃꯤꯅꯤꯠ ꯀꯨꯟꯊ꯭꯭ꯔꯥ ꯃꯉꯥꯗ ꯇꯧꯈꯤꯕ ꯑꯣꯗꯔ ꯁꯤꯒꯤ ꯇ꯭ꯔꯦꯀꯤꯡ ꯗꯤꯇꯦꯜꯁ ꯎꯠꯂꯨ ꯌꯧꯔꯛꯀꯗꯧꯕ ꯃꯇꯝ ꯎꯠꯂꯨ ꯄꯨꯡ ꯑꯅꯤꯒ ꯃꯤꯅꯤꯠ

ꯌꯧꯔꯛꯂꯅꯤ ꯊꯣꯔꯛꯑꯒꯦ